ꯍꯜꯂꯣ ꯏꯇꯥꯎ ꯅꯨꯡꯉꯥꯏꯔꯤꯕ꯭ꯔꯣ ꯑꯦ ꯅꯨꯡꯉꯥꯏꯔꯤꯌꯦ ꯑꯩꯁꯨ ꯀꯔꯝꯃꯥꯏ ꯀꯃꯥꯏ ꯄꯥꯜꯂꯤꯕ ꯑꯗꯨ ꯑꯩ ꯋꯥ ꯑꯃ ꯍꯥꯏꯒꯦꯅꯦ ꯍꯟꯗꯛ ꯂꯥꯛꯂꯤꯕ ꯇꯥꯡ ꯀꯨꯟ ꯃꯉꯥꯁꯦ ꯑꯩꯈꯣꯏ ꯑꯗꯨ ꯅꯨꯃꯤꯠꯇ ꯑꯩꯈꯣꯏ ꯄ꯭ꯂꯥꯟ ꯑꯃ ꯁꯤꯜꯂꯒ ꯊꯝꯃꯦ ꯑꯩꯈꯣꯏ ꯏꯔꯨꯞꯁꯤꯡꯒ ꯑꯗꯨ ꯅꯪꯁꯨ ꯌꯥꯎꯁꯦ ꯍꯥꯏꯅ ꯇꯧꯕ ꯑꯩꯈꯣꯏ ꯆꯥꯛꯄꯤ ꯔꯤꯕꯔꯗꯣ ꯆꯥꯛꯄꯤ ꯔꯤꯕꯔꯗ ꯑꯩꯈꯣꯏ ꯉꯥ ꯐꯥꯕ ꯆꯠꯁꯦ ꯍꯥꯏꯕꯅꯤꯗ ꯌꯥꯝ ꯅꯨꯡꯉꯥꯏꯒꯗꯧꯔꯤꯗ ꯍꯧꯖꯤꯛ ꯏꯁꯤꯡ ꯀꯪꯕ ꯃꯇꯝꯅꯤꯅ ꯉꯥ ꯐꯥꯕ ꯈꯣꯠꯄꯁꯤ ꯌꯥꯝꯅ ꯅꯨꯡꯉꯥꯏ ꯍꯥꯏꯌꯦ ꯌꯥꯝ ꯐꯥꯅꯩ ꯍꯥꯏꯌꯦ ꯑꯗꯨꯅ ꯅꯪꯁꯨ ꯌꯥꯎꯒꯗ꯭ꯔꯥ ꯑꯥ ꯑꯗꯨ ꯅꯪ ꯆꯠꯄꯗ ꯅꯪꯁꯨ ꯔꯦꯗꯤ ꯇꯧꯔꯒꯗꯤ ꯈꯔ ꯊꯝꯃꯣꯍꯦ ꯄꯣꯠꯁꯤꯡꯗꯣ ꯍꯥꯏꯕꯗꯤ ꯅꯪꯒꯤ ꯎꯝ ꯂꯥꯡꯁꯨ ꯂꯩꯌꯦ ꯑꯗꯣ ꯀꯦꯝꯄꯤꯡ ꯕꯦꯒ ꯀꯨꯝꯕ ꯂꯩꯕ ꯅꯠꯇ꯭ꯔꯣ ꯍꯣ ꯇꯦꯟ ꯍꯥꯎꯁ ꯂꯩꯔꯒꯗꯤ ꯑꯗꯨꯁꯨ ꯍꯥꯞꯆꯤꯜꯂꯣ ꯍꯥꯏꯕꯗꯤ ꯇꯝꯕ ꯉꯝꯗꯦ ꯑꯩꯈꯣꯏ ꯀꯥꯡꯒꯨꯝꯕ ꯈꯣꯠꯄ ꯆꯤꯛꯄꯅꯤꯅ ꯍꯧꯖꯤꯛ ꯃꯇꯝꯁꯦ ꯑꯗꯨꯅ ꯌꯥꯔꯒꯗꯤ ꯅꯪꯁꯨ ꯔꯦꯗꯤꯗ ꯂꯩꯔꯣꯅ ꯑꯩꯈꯣꯏ ꯌꯥꯝꯅ ꯆꯥꯅ ꯊꯛꯅꯕꯗꯣ ꯑꯗꯨꯁꯨ ꯈꯔ ꯅꯪꯁꯨ ꯈꯔ ꯍꯥꯞꯆꯤꯜꯂꯨ ꯅꯪꯁꯨ ꯈꯔ ꯂꯤꯛꯄꯅꯤꯅ ꯎꯝ ꯄꯨꯔꯛꯑꯣꯀꯣ ꯑꯩꯁꯨ ꯁꯣꯏꯗꯅ ꯑꯩ ꯔꯦꯗꯤ ꯑꯁꯣꯝꯗ ꯆꯥꯅ ꯊꯛꯅꯕ ꯀꯔꯤ ꯀꯔꯤꯔꯥ ꯑꯩꯁꯨ ꯁꯣꯝꯗ ꯄꯨꯂꯞ ꯍꯥꯞꯆꯤꯜꯂꯒꯗꯤ ꯔꯦꯗꯤꯗ ꯂꯩꯔꯦ ꯑꯗꯨ ꯌꯥꯝꯅ ꯅꯨꯡꯉꯥꯏꯔꯦ ꯍꯦꯟꯅ ꯁꯨꯃꯥꯏꯅꯀꯣ ꯄꯥꯎ ꯐꯥꯎꯅꯗꯕꯁꯨ ꯀꯨꯏꯔꯦ ꯎꯅꯗꯕꯁꯨ ꯀꯨꯏꯔꯦ ꯑꯗꯨ ꯑꯗꯨ ꯅꯨꯃꯤꯠꯇ ꯑꯗꯨꯝ ꯊꯦꯡꯅꯔꯁꯦꯀꯣ ꯑꯣ ꯌꯥꯝ ꯅꯨꯡꯉꯥꯏꯔꯦ ꯑꯗꯨꯗꯤ ꯊꯝꯂꯒꯦ ꯍꯥ ꯎꯝ